ꯑꯩꯈꯣꯏ ꯀꯛꯆꯤꯡ ꯖꯤꯂꯥꯒꯤ ꯑꯣꯏꯅ ꯃꯔꯨꯑꯣꯏꯅ ꯃꯍꯩ ꯇꯝꯐꯝꯁꯪ ꯍꯥꯏꯔꯒꯗꯤ ꯁꯨꯃꯥꯏꯅ ꯑꯩꯈꯣꯏꯒꯤ ꯀ꯭ꯂꯥꯁ ꯋꯥꯟ ꯀꯦꯖꯤ ꯋꯥꯟꯗꯒꯤ ꯑꯩꯈꯣꯏꯒꯤ ꯄ꯭ꯔꯤ ꯅꯔꯁꯔꯤ ꯀꯦꯖꯤ ꯋꯥꯟ ꯑꯁꯨꯋꯥꯏꯗꯒꯤ ꯍꯧꯔꯛꯄꯗꯩꯅ ꯀ꯭ꯂꯥꯁ ꯇꯦꯟ ꯐꯥꯎꯕꯒꯤ ꯑꯣꯏꯅꯗꯤ ꯁꯤꯒꯤ ꯈꯨꯗꯣꯡꯆꯥꯕꯗꯤ ꯑꯌꯥꯝꯕ ꯑꯗꯨꯝ ꯀꯛꯆꯤꯡꯒꯤ ꯁ꯭ꯀꯨꯜ ꯀꯛꯆꯤꯡ ꯗꯤꯁꯗ꯭ꯔꯤꯛꯀꯤ ꯑꯣꯏꯅ ꯑꯗꯨꯝ ꯁ꯭ꯀꯨꯜ ꯑꯌꯥꯝꯕꯅ ꯂꯣꯏꯅ ꯈꯨꯗꯣꯡꯆꯥꯕ ꯂꯩꯀꯣ ꯑꯗꯨꯒ ꯍꯥꯏꯕꯗꯤ ꯀ꯭ꯂꯥꯁ ꯇꯦꯟꯐꯥꯎꯕꯒꯤ ꯑꯣꯏꯅꯗꯤ ꯑꯗꯨꯝ ꯈꯨꯗꯣꯡꯆꯥꯕ ꯂꯩꯔꯦ ꯑꯗꯨꯒ ꯏꯂꯕꯦꯟ ꯇꯨꯌꯦꯜꯞ ꯍꯦꯛ ꯌꯧꯔꯛꯄ ꯃꯇꯝꯗ ꯈꯨꯗꯣꯡꯆꯥꯗꯕ ꯀꯌꯥ ꯑꯃ ꯃꯥꯌꯣꯛꯅꯔꯤ ꯍꯥꯏꯕꯗꯤ ꯑꯩꯈꯣꯏꯒꯤ ꯑꯩꯈꯣꯏꯅ ꯇꯝꯅꯤꯡꯉꯤꯕ ꯁꯕꯖꯦꯛꯇꯨꯒꯤ ꯑꯣꯖꯥ ꯐꯪꯗꯕ ꯑꯁꯤꯒꯨꯝꯕ ꯑꯗꯒꯤ ꯇꯝꯒꯗꯧꯔꯤꯕ ꯑꯣꯖꯥꯗꯨꯗ ꯑꯩꯈꯣꯏꯒꯤ ꯐꯤꯒꯤ ꯃꯇꯥꯡꯗ ꯑꯣꯏꯔꯁꯨ ꯄꯩꯁꯥꯒꯤ ꯈꯨꯗꯣꯡꯆꯥꯗꯕ ꯀꯌꯥ ꯃꯥꯌꯣꯛꯅꯩꯌꯦꯕ ꯃꯃꯜꯁꯦ ꯑꯗꯨꯝ ꯌꯥꯝ ꯋꯥꯡꯈꯠꯂꯛꯄꯀꯣ ꯁꯨꯃꯥꯏꯅ ꯊꯦꯡꯅꯩ ꯑꯗꯣ ꯁꯤꯒꯤ ꯈꯨꯗꯣꯡꯆꯥꯗꯕꯁꯤꯁꯨ ꯂꯩꯔꯦ ꯑꯗꯨꯒ ꯀꯣꯂꯦꯖꯀꯤ ꯊꯥꯛ ꯌꯧꯁꯤꯜꯂꯛꯑꯒꯗꯤ ꯑꯃꯨꯛꯀ ꯍꯦꯟꯅ ꯁꯣꯜꯂꯦꯀꯣ ꯀꯣꯂꯦꯖꯀꯤ ꯊꯥꯛꯀ ꯌꯧꯔꯛꯑꯒꯗꯤ ꯍꯥꯏꯗꯤ ꯉꯁꯥꯏꯒꯤ ꯑꯩꯈꯣꯏꯒꯤ ꯄ꯭ꯔꯦꯛꯇꯤꯀꯦꯜ ꯇꯧꯕꯗ ꯑꯩꯈꯣꯏꯒꯤ ꯂꯦꯞꯇ ꯑꯩꯈꯣꯏꯒꯤ ꯈꯨꯠꯁꯨ ꯈꯨꯂꯥꯏꯒꯤ ꯁꯨꯅꯕ ꯂꯩꯇꯕ ꯑꯁꯤꯒꯨꯝꯕ ꯈꯨꯗꯣꯡꯆꯥꯗꯕ ꯃꯌꯥꯝ ꯊꯦꯡꯅꯔꯦ ꯑꯩꯈꯣꯏ ꯁꯥꯏꯟꯁ ꯂꯧꯒꯦ ꯍꯥꯏꯕ ꯑꯣꯏꯔꯗꯤ ꯑꯇꯣꯞꯄꯒꯤ ꯑꯣꯏꯅꯁꯨ ꯉꯁꯥꯏꯒꯤ ꯃꯌꯥꯝ ꯑꯃ ꯈꯨꯗꯣꯡ ꯆꯥꯗꯕ ꯊꯦꯡꯅꯔꯦꯀꯣ ꯀꯣꯂꯦꯖꯀꯤ ꯊꯥꯛ ꯌꯧꯁꯤꯜꯂꯛꯑꯒꯗꯤ ꯁꯨꯃꯥꯏꯅ ꯂꯩ ꯍꯥꯏꯅꯤꯡꯉꯤ